ꯑꯩꯍꯥꯛꯀꯤ ꯈꯨꯡꯒꯪꯗ ꯃꯄꯥꯜꯗ ꯈꯣꯡ ꯍꯥꯝꯕꯒꯤ ꯍꯩꯅꯕꯤꯁꯤꯡ ꯑꯁꯤ ꯇꯧꯗꯦ ꯃꯗꯨꯗꯒꯤ ꯈꯨꯗꯣꯡꯆꯥꯗꯕꯁꯤꯡ ꯑꯗꯨꯗꯤ ꯑꯩꯈꯣꯏꯅ ꯃꯄꯥꯟ ꯊꯣꯛꯂꯕ ꯃꯇꯨꯡꯗ ꯍꯌꯤꯡꯁꯤꯡꯅ ꯇꯣꯡꯈ꯭ꯔꯕꯗꯤ ꯃꯗꯨꯗ ꯑꯩꯈꯣꯏꯅ ꯆꯥꯅ ꯊꯛꯅꯕꯗ ꯀꯔꯤꯒꯨꯝꯕ ꯍꯌꯤꯡꯁꯤꯡ ꯑꯗꯨꯅ ꯇꯣꯡꯂꯕꯗꯤ ꯑꯩꯈꯣꯏꯅꯒꯤ ꯆꯥꯁꯜꯂꯨꯕ ꯄꯣꯠꯁꯤꯡ ꯑꯗꯨꯗ ꯕꯦꯛꯇꯔꯤꯌꯥ ꯐꯠꯇ ꯐꯥꯎꯊꯤ ꯃꯌꯥꯝ ꯌꯥꯎꯔꯕꯗꯤ ꯍꯛꯆꯥꯡꯗ ꯁꯣꯛꯍꯜꯂꯛꯄꯒꯤ ꯍꯥꯏ ꯆꯥꯟꯁ ꯂꯩ ꯃꯗꯨꯅ ꯑꯃꯗꯤ ꯃꯁꯤꯅ ꯃꯤꯌꯥꯝꯗ ꯁꯔꯥꯎꯟꯗꯤꯡꯗ ꯑꯃꯣꯠꯄ ꯑꯣꯏꯍꯜꯂꯤ ꯑꯃꯁꯨꯡ ꯃꯅꯝ ꯃꯍꯥ ꯏꯁꯃꯦꯜ ꯇꯧꯕꯗ ꯃꯤꯅ ꯅꯨꯡꯉꯥꯏꯇꯕ ꯍꯪꯒꯣꯏꯕ ꯄꯣꯛꯍꯜꯂꯤ ꯑꯁꯤꯁꯤꯡ ꯑꯁꯤ